ꯑꯩꯈꯣꯏꯒꯤ ꯈꯨꯡꯒꯪꯗ ꯂꯣꯟ ꯌꯥꯝꯅ ꯂꯧꯅꯩ ꯃꯔꯝ ꯀꯌꯥ ꯃꯔꯨꯝꯗ ꯂꯧꯋꯤ ꯃꯔꯝ ꯈꯔ ꯍꯥꯏꯔꯕꯗ ꯌꯨꯝ ꯁꯥꯕ ꯉꯝꯗꯕꯗꯒꯤ ꯂꯣꯟ ꯂꯧꯕ ꯑꯗꯒꯤ ꯑꯦꯒ꯭ꯔꯤꯀꯜꯆꯔ ꯄ꯭ꯔꯣꯗꯛꯁꯟ ꯇꯧꯕꯗ ꯂꯣꯟ ꯀꯌꯥ ꯃꯔꯨꯝ ꯂꯧꯅꯩ ꯑꯃꯁꯨꯡ ꯐꯤꯕꯝ ꯆꯥꯗꯕ ꯒꯥꯔꯤ ꯑꯦꯛꯁꯤꯗꯦꯟ ꯇꯧꯈꯤꯕꯗ ꯄꯨꯊꯈꯤꯕꯗꯒꯤ ꯂꯣꯟ ꯂꯧꯅꯩ ꯂꯣꯟ ꯂꯧꯕ ꯑꯁꯤ ꯑꯁꯤ ꯃꯤ ꯌꯥꯝꯅ ꯌꯥꯝꯃꯤ ꯄ꯭ꯔꯥꯏꯕꯦꯠ ꯕꯦꯡꯗꯒꯤ ꯂꯧꯕ ꯑꯃꯁꯨꯡ ꯒꯣꯕꯔꯃꯦꯟ ꯁꯔꯀꯥꯔꯗꯒꯤ ꯂꯧꯕ ꯂꯣꯟꯁꯤꯡ ꯑꯁꯤ ꯃꯔꯝ ꯀꯌꯥ ꯃꯔꯨꯝꯗ ꯂꯧꯋꯤ ꯑꯃꯁꯨꯡ ꯂꯣꯟ ꯁꯤꯡꯕ ꯉꯝꯗꯕꯁꯨ ꯌꯥꯎꯋꯤ ꯃꯔꯝꯗꯤ ꯃꯍꯥꯛ ꯑꯗꯨ ꯒꯥꯔꯤ ꯑꯦꯛꯁꯤꯗꯦꯟꯗ ꯁꯣꯛꯈꯤꯕ ꯑꯗꯨ ꯅꯠꯇ꯭ꯔꯒꯅ ꯁꯤꯈꯤꯕꯗꯒꯤ ꯂꯣꯟ ꯏꯃꯨꯡ ꯑꯗꯨꯅ ꯁꯤꯡꯕ ꯉꯝꯗꯕꯁꯨ ꯌꯥꯎꯏ ꯑꯁꯤꯅꯤ ꯂꯣꯟꯒꯤ ꯀꯥꯟꯅꯕ ꯑꯃꯁꯨꯡ ꯀꯥꯟꯅꯗꯕ